ꯑꯩꯈꯣꯏꯒꯤ ꯑꯣꯏꯕ ꯏꯅꯥꯠꯀꯤ ꯀꯜꯆꯔ ꯂꯩ ꯍꯥꯏꯗꯤ ꯅꯨꯄꯥꯒꯤꯗꯅ ꯐꯩꯖꯣꯝ ꯄꯨꯝꯌꯥꯠ ꯈꯨꯗꯩ ꯁꯤ ꯆꯠꯅꯕꯤ ꯑꯣꯏꯅ ꯂꯩ ꯅꯨꯄꯤꯁꯤꯡꯒꯤꯗꯅ ꯌꯨꯝꯗ ꯂꯩꯕ ꯃꯇꯝꯗꯅ ꯐꯅꯦꯛ ꯑꯃꯗꯤ ꯏꯅꯐꯤ ꯑꯆꯝꯕ ꯏꯜꯂꯒ ꯂꯩ ꯑꯗꯨꯒ ꯂꯥꯏ ꯍꯔꯥꯎꯕ ꯃꯇꯝꯗꯅ ꯐꯅꯦꯛ ꯑꯔꯣꯟꯕ ꯋꯥꯡꯈꯩ ꯔꯥꯅꯤ ꯏꯜꯂꯒ ꯆꯠꯅꯕꯤ ꯑꯣꯏꯅ ꯏꯟꯅꯩ ꯑꯗꯨꯒ ꯑꯩꯈꯣꯏꯒꯤ ꯊꯥꯏꯅꯩꯗꯨꯒꯤ ꯊꯥꯡ ꯇꯥꯅ ꯍꯧꯔꯛꯄꯅꯤꯅ ꯊꯥꯡ ꯇꯥꯒꯤ ꯆꯠꯅ ꯀꯥꯡꯂꯣꯟ ꯃꯌꯥꯝ ꯑꯃ ꯂꯩ